ꯈꯨꯡꯒꯪꯗ ꯏꯂꯦꯛꯇ꯭ꯤꯁꯤꯇꯤ ꯁꯤꯖꯤꯟꯅꯕ ꯌꯥꯕ ꯄꯣꯠꯁꯤꯡ ꯑꯗꯨꯗꯤ ꯔꯥꯏꯁ ꯀꯨꯛꯀꯔ ꯂꯦꯝ ꯋꯥꯁꯤꯡ ꯃꯦꯆꯤꯟ ꯒ꯭ꯔꯥꯟꯗꯔ ꯐ꯭ꯔꯤꯖ ꯑꯁꯤꯅꯆꯤꯡꯕꯅꯤ ꯐꯥꯝ ꯇꯧꯗꯕ ꯑꯦꯂꯦꯛꯇ꯭ꯔꯤꯁꯤꯇꯤꯗ ꯃꯈꯥ ꯄꯣꯟꯕ ꯄꯣꯠꯁꯤꯡ ꯑꯗꯨꯗꯤ ꯑꯦꯂꯦꯛꯇ꯭ꯔꯤꯁꯤꯇꯤ ꯂꯦꯝ ꯑꯦꯂꯦꯛꯇ꯭ꯔꯤꯁꯤꯇꯤ ꯂꯦꯝ ꯑꯁꯤ ꯁꯤꯖꯤꯟꯅꯗꯨꯅ ꯌꯦꯟ ꯂꯣꯏꯕ ꯃꯇꯝꯗ ꯂꯥꯏꯅ ꯌꯣꯛꯄ ꯉꯝꯃꯤ ꯑꯦꯂꯦꯛꯇ꯭ꯔꯤꯛ ꯄꯨꯜ ꯑꯦꯂꯦꯛꯇ꯭ꯔꯤꯛ ꯄꯨꯜ ꯁꯤꯖꯤꯟꯅꯗꯨꯅ ꯏꯁꯤꯡ ꯆꯤꯡꯊꯣꯛ ꯆꯤꯡꯁꯤꯟ ꯇꯧꯏ ꯑꯦꯂꯦꯛꯇ꯭ꯔꯤꯛ ꯃꯤꯜꯀꯤꯡ ꯃꯦꯆꯤꯟ ꯁꯤꯖꯤꯟꯅꯗꯤꯅ ꯑꯩꯈꯣꯏꯅ ꯁꯟꯕꯤꯗꯒꯤ ꯌꯦꯟ ꯁꯨꯡꯉꯤ ꯀ꯭ꯔꯣꯞ ꯄ꯭ꯔꯣꯁꯦꯖꯤꯡ ꯏꯁꯇꯣꯔꯦꯖ ꯁꯤꯖꯤꯟꯅꯗꯨꯅ ꯑꯩꯈꯣꯏꯅ ꯂꯧꯁꯤꯡꯕꯨ ꯁꯦꯡꯗꯣꯛ ꯁꯦꯡꯖꯤꯟ ꯇꯧꯏ ꯄꯣꯜꯇ꯭ꯔꯤ ꯑꯦꯟ ꯏꯛ ꯄ꯭ꯔꯗꯛꯇꯤꯡ ꯁꯤꯖꯤꯟꯅꯗꯨꯅ ꯑꯩꯈꯣꯏꯅ ꯌꯦꯟ ꯃꯆꯥ ꯑꯣꯟꯕ ꯃꯇꯝꯗ ꯃꯇꯦꯡ ꯌꯥꯝꯅ ꯄꯥꯡꯉꯤ